ꯑꯩꯈꯣꯏꯅ ꯑꯩꯈꯣꯏꯒꯤ ꯀꯜꯆꯔꯒꯤ ꯑꯣꯏꯕ ꯗ꯭ꯔꯦꯁꯁꯤꯡ ꯍꯥꯏꯗꯤ ꯑꯩꯈꯣꯏꯒꯤ ꯈꯨꯠꯁꯤꯡ ꯈꯨꯠ ꯁꯥꯅ ꯁꯥꯖꯕ ꯑꯩꯈꯣꯏꯒꯤ ꯑꯩꯈꯣꯏꯅ ꯁꯥꯖꯕ ꯍꯥꯏꯔꯒꯗꯤ ꯏꯌꯣꯡꯗ ꯁꯥꯕ ꯐꯅꯦꯛ ꯑꯗꯨꯗꯒꯤ ꯐꯤ ꯈꯨꯗꯩ ꯑꯁꯤꯅꯆꯤꯡꯕ ꯀꯌꯥ ꯃꯔꯨꯝ ꯑꯃ ꯁꯥꯏ ꯐꯅꯦꯛ ꯑꯣꯏꯅ ꯃꯃꯤꯡ ꯑꯣꯏꯅ ꯄꯜꯂꯕꯗ ꯐꯅꯦꯛ ꯃꯄꯥꯟ ꯅꯥꯏꯕꯤ ꯑꯗꯨꯗꯒꯤ ꯃꯨꯀꯥ ꯐꯅꯦꯛ ꯑꯗꯨꯒ ꯐꯅꯦꯛ ꯂꯥꯏꯒꯤ ꯊꯧꯔꯝꯗ ꯏꯟꯕ ꯐꯅꯦꯛ ꯍꯥꯏꯗꯤ ꯐꯅꯦꯛ ꯃꯆꯨ ꯀꯌꯥ ꯃꯈꯟ ꯃꯈꯟ ꯀꯌꯥ ꯑꯃ ꯁꯥꯅꯩ ꯑꯗꯨꯒ ꯑꯩꯈꯣꯏꯅ ꯐꯤ ꯑꯣꯏꯅ ꯃꯃꯤꯡ ꯄꯜꯂꯕꯗ ꯔꯥꯅꯤ ꯐꯤ ꯋꯥꯡꯈꯩ ꯐꯤ ꯑꯗꯨꯗꯒꯤ ꯐꯤ ꯃꯈꯜ ꯀꯌꯥ ꯑꯃꯁꯨ ꯁꯥꯅꯩ ꯐꯤꯁꯤꯗ ꯃꯈꯟ ꯃꯈꯟꯒꯤ ꯐꯤ ꯃꯌꯥꯝ ꯑꯃ ꯁꯥꯏ ꯂꯥꯏꯒꯤ ꯑꯣꯏꯅ ꯇꯣꯉꯥꯟꯅ ꯑꯣꯏꯕ ꯐꯤ ꯑꯗꯨꯒ ꯁꯥꯡꯅ ꯆꯤꯡꯕꯁꯨ ꯀꯌꯥ ꯑꯃ ꯁꯥꯏ ꯑꯩꯈꯣꯏꯅ ꯏꯌꯣꯡꯗ ꯑꯗꯨꯒ ꯅꯨꯄꯥꯒꯤ ꯑꯣꯏꯅ ꯈꯨꯗꯩ ꯐꯩꯖꯣꯝ ꯑꯁꯤꯅ ꯆꯤꯡꯕ ꯀꯌꯥ ꯃꯔꯨꯝ ꯑꯃꯁꯨ ꯁꯥꯏ ꯏꯌꯣꯡꯗ ꯁꯥꯕ ꯉꯥꯛꯇꯅꯤ ꯍꯥꯏꯔꯤꯕꯁꯤꯡ ꯑꯁꯤ ꯑꯩꯈꯣꯏꯒꯤ ꯀꯜꯆꯔꯦꯜ ꯅꯥꯠꯀꯤ ꯑꯣꯏꯕ ꯃꯁꯤꯗ ꯁꯦꯠꯅꯕ ꯑꯗꯨꯒꯨꯝꯕ ꯐꯤ ꯃꯈꯜ ꯀꯌꯥ ꯃꯔꯨꯝ ꯑꯃ ꯑꯩꯈꯣꯏꯒꯤ ꯈꯨꯠ ꯁꯥ ꯁꯤꯡꯅ ꯁꯥꯏ ꯑꯗꯨꯒ ꯂꯥꯏ ꯍꯔꯥꯎꯕ ꯀꯥꯟꯗ ꯑꯩꯈꯣꯏꯅ ꯁꯤ ꯀꯣꯛꯇ ꯎꯞꯄ ꯅꯨꯄꯤꯁꯤꯡꯒꯤ ꯀꯣꯛꯇ ꯎꯞꯄ ꯀꯖꯦꯡ ꯂꯩ ꯀꯖꯦꯡ ꯂꯩ ꯑꯁꯤꯁꯨ ꯑꯩꯈꯣꯏꯅ ꯑꯩꯈꯣꯏꯒꯤ ꯈꯨꯠ ꯈꯨꯠꯅ ꯁꯥꯖꯕꯅꯤ ꯀꯖꯦꯡ ꯂꯩ ꯑꯁꯤꯁꯨ ꯑꯗꯨꯒ ꯀꯧꯅꯥꯒꯤ ꯀꯧꯅꯥꯒꯤ ꯕꯦꯒ ꯑꯁꯤꯁꯨ ꯑꯅꯝꯕꯅ ꯁꯥꯖꯩ ꯀꯧꯅꯥꯒꯤ ꯑꯣꯏꯕ ꯄꯣꯠꯁꯤꯡ ꯀꯌꯥ ꯃꯔꯨꯝ ꯑꯃꯁꯨ ꯁꯥꯏ ꯑꯗꯨꯒ ꯑꯩꯈꯣꯏꯅ ꯂꯥꯏ ꯍꯔꯥꯎꯕ ꯒꯨꯝꯕꯗ ꯁꯦꯠꯄ ꯐꯅꯦꯛ ꯑꯁꯤꯁꯤꯡꯁꯦ ꯑꯅꯝꯕꯅ ꯑꯩꯈꯣꯏꯒꯤ ꯏꯌꯣꯡꯒꯤ ꯐꯤꯗ ꯁꯥꯖꯕ ꯉꯥꯛꯇꯅꯤ ꯑꯗꯨꯒ ꯑꯩꯈꯣꯏꯅ ꯂꯥꯏ ꯈꯣꯏꯔꯝꯕ ꯈꯣꯠꯄꯗ ꯁꯦꯠꯄ ꯐꯅꯦꯛ ꯑꯉꯧꯕ ꯃꯆꯨꯒꯤ ꯐꯅꯦꯛ ꯑꯗꯨꯒ ꯐꯤ ꯑꯉꯧꯕ ꯑꯗꯨꯗꯒꯤ ꯐꯤ ꯀꯌꯥ ꯃꯔꯨꯝ ꯑꯃ ꯁꯥꯏ ꯑꯗꯨꯒ ꯅꯨꯄꯥꯒꯤ ꯑꯣꯏꯕ ꯈꯨꯗꯩꯗꯁꯨ ꯈꯨꯗꯩ ꯃꯈꯜ ꯀꯌꯥ ꯃꯔꯨꯝ ꯑꯃ ꯈꯥꯏꯗꯣꯛꯏ ꯏꯅꯥꯠꯀꯤ ꯑꯣꯏꯕ ꯂꯥꯏ ꯍꯔꯥꯎꯕ ꯃꯇꯝꯗ ꯁꯦꯠꯀꯗꯕ ꯑꯗꯨꯒ ꯃꯤ ꯁꯤꯕꯗ ꯁꯦꯠꯀꯗꯕ ꯑꯗꯨꯒ ꯁꯣꯔꯥꯠ ꯅꯨꯡꯂꯥꯠ ꯑꯗꯨꯒ ꯏꯄꯥꯟ ꯑꯗꯨꯒ ꯑꯩꯈꯣꯏꯒꯤ ꯊꯧꯔꯝ ꯑꯃ ꯊꯣꯛꯄ ꯍꯥꯏꯕꯗꯤ ꯀꯜꯆꯔꯦꯜꯒꯤ ꯑꯣꯏꯕ ꯏꯅꯥꯠꯀꯤ ꯑꯣꯏꯕ ꯊꯧꯔꯝ ꯑꯃ ꯊꯣꯛꯄ ꯀꯥꯟꯗ ꯈꯨꯗꯩ ꯃꯈꯟ ꯃꯈꯟ ꯂꯣꯏꯅ ꯑꯅꯝꯕ ꯈꯥꯏꯗꯣꯛꯏ ꯈꯨꯗꯩ ꯃꯈꯟ ꯀꯌꯥ ꯃꯔꯨꯝ ꯑꯃ ꯂꯩ ꯑꯗꯨꯃꯥꯏꯅ ꯅꯨꯄꯤꯒꯤꯁꯨ ꯈꯨꯗꯩ ꯃꯈꯟ ꯃꯈꯟ ꯀꯌꯥ ꯃꯔꯨꯝ ꯑꯃ ꯈꯥꯏꯗꯣꯛꯏ ꯑꯗꯨꯒꯨꯝꯕ ꯂꯨꯍꯣꯡ ꯆꯥꯍꯣꯡꯕꯗ ꯁꯦꯠꯀꯗꯕ ꯑꯗꯨꯗꯒꯤ ꯅꯥꯠꯀꯤ ꯑꯣꯏꯕ ꯂꯥꯏ ꯍꯔꯥꯎꯕ ꯂꯥꯏ ꯈꯣꯏꯔꯝꯕ ꯑꯗꯨꯗꯒꯤ ꯃꯤ ꯁꯤꯕ ꯑꯁꯤ ꯑꯅꯥ ꯊꯣꯛꯄꯗ ꯁꯦꯠꯀꯗꯕ ꯃꯈꯟ ꯃꯈꯟ ꯀꯌꯥ ꯃꯔꯨꯝ ꯑꯃ ꯈꯥꯏꯗꯣꯛꯇꯨꯅ ꯂꯩ